ꯍꯜꯂꯣ ꯑꯥ ꯀꯅꯥ ꯑꯣꯏꯕꯤꯕ꯭ꯔꯣ ꯑꯣ ꯑꯣ ꯑꯣ ꯑꯣ ꯂꯥꯛꯈ꯭ꯔꯦꯕ꯭ꯔꯥ ꯍꯣꯏ ꯑꯩ ꯌꯨꯝꯗ ꯂꯩꯌꯦ ꯑꯥ ꯑꯩꯒꯤ ꯌꯨꯝꯗ ꯂꯩꯌꯦ ꯑꯩꯒꯤ ꯂꯝꯕꯤꯁꯦ ꯑꯧ ꯀꯧꯔꯣ

ꯑꯥ ꯈꯕꯨꯡ ꯀꯥꯔꯣꯡꯗ ꯀꯃ꯭ꯌꯨꯅꯤꯇꯤ ꯍꯣꯜꯗ ꯑꯃ ꯂꯩꯌꯦ ꯑꯗꯨꯗ ꯒꯦꯠ ꯒ꯭ꯔꯤꯟ ꯑꯃ ꯂꯩꯌꯦꯀꯣ ꯑꯗꯨꯗ ꯅꯪ ꯑꯗꯨꯗ ꯂꯥꯛꯑꯣ ꯑꯩ ꯅꯪꯕꯨ ꯉꯥꯏꯒꯦ ꯍꯣꯏ ꯑꯩ ꯍꯧꯖꯤꯛ ꯊꯕꯛ ꯈꯔ ꯂꯩꯌꯦ ꯑꯗꯣ ꯅꯪ ꯌꯥꯔꯗꯤ ꯏꯚꯤꯅꯤꯡ ꯄꯨꯡ ꯃꯔꯤꯒꯨꯝꯕꯗ ꯂꯥꯛꯄ ꯀꯔꯝ ꯇꯧꯕ꯭ꯔꯥ ꯑꯥ ꯑꯗꯨꯗꯤ ꯑꯗꯨꯗ ꯂꯥꯛꯑꯣ ꯑꯗꯨ ꯀꯥꯔꯣꯡ ꯈꯕꯨꯡ ꯀꯥꯔꯣꯡ ꯀꯃ꯭ꯌꯨꯅꯤꯇꯤ ꯍꯣꯜꯗ ꯀꯣ

ꯑꯥ ꯑꯥ ꯑꯥ ꯑꯗꯨ ꯑꯗꯨ ꯁ꯭ꯋꯥꯏꯗꯀꯣ ꯒꯦꯠ ꯒ꯭ꯔꯤꯟ ꯑꯃ ꯂꯩꯌꯦ ꯑꯗꯨꯗ ꯂꯥꯛꯑꯣ ꯑꯩ ꯅꯪꯕꯨ ꯉꯥꯏꯒꯦ ꯄꯨꯡ ꯃꯔꯤ ꯇꯥꯔꯗꯤꯀꯣ ꯑꯥ ꯍꯣꯏ ꯍꯣꯏ ꯍꯣꯏ ꯂꯩꯒꯦ ꯉꯥꯏꯒꯦ ꯉꯥꯏꯒꯦ ꯍꯣꯏ ꯍꯣꯏ ꯍꯣꯏ ꯑꯗꯨꯗꯤ ꯉꯁꯤ ꯁꯣꯏꯗꯅ ꯂꯥꯛꯀꯅꯤꯀꯣ ꯑꯥ ꯑꯥ ꯑꯥ ꯍꯣꯏ ꯍꯣꯏ ꯌꯥꯝ ꯅꯨꯡꯉꯥꯏꯔꯦ ꯑꯗꯨꯗꯤ ꯉꯁꯥꯏꯅ ꯑꯩ ꯉꯥꯏꯕ ꯒ꯭ꯌꯥꯁ ꯂꯩꯇ꯭ꯔꯦꯒꯀꯣ ꯑꯥ ꯅꯪꯅ ꯂꯥꯛꯄ ꯉꯥꯏꯒꯅꯤꯀꯣ ꯍꯣꯏ ꯍꯣꯏ ꯍꯣꯏ ꯑꯗꯨꯗꯤ ꯅꯪ ꯍꯧꯖꯤꯛ ꯀꯔꯤ ꯇꯧꯒꯦꯔꯥ ꯑꯧ ꯍꯧꯖꯤꯛ ꯍꯧꯖꯤꯛꯁꯤ ꯄꯤꯒꯗꯕ ꯃꯤ ꯂꯩꯕ꯭ꯔꯥ ꯑꯥ ꯍꯣꯏ ꯍꯣꯏ ꯐꯖꯅ ꯇꯧꯕꯤꯔꯣ ꯍꯣꯏ ꯍꯣꯏ ꯑꯩ ꯉꯥꯏꯒꯦ ꯉꯥꯏꯒꯦ ꯍꯣꯏ